ꯚꯥꯔꯠꯀꯤ ꯄꯨꯋꯥꯔꯤ ꯑꯁꯤ ꯖꯥꯠ ꯕꯤꯖꯥꯇꯤ ꯃꯌꯥꯝ ꯑꯃ ꯄꯨꯟꯁꯤꯜꯂꯒ ꯅꯨꯡꯁꯤ ꯆꯥꯟꯅꯅ ꯂꯩꯃꯤꯟꯅꯔꯒ ꯁꯦꯝꯈꯤꯕ ꯂꯝꯗꯝ ꯑꯃꯅꯤ ꯈꯨꯗꯝ ꯑꯣꯏꯅ ꯍꯥꯏꯔꯕꯗ ꯂꯩꯀꯣꯜ ꯑꯃꯗ ꯂꯩꯔꯥꯡ ꯃꯌꯥꯝ ꯑꯃ ꯁꯥꯠꯂꯤ ꯃꯆꯨ ꯃꯈꯜ ꯀꯌꯥꯒꯤ ꯂꯩꯔꯥꯡ ꯑꯃ ꯁꯥꯠꯂꯤ ꯑꯗꯨ ꯃꯌꯥꯝꯗꯨ ꯄꯨꯟꯁꯤꯜꯂꯒ ꯐꯖꯔꯕ ꯂꯩꯔꯥꯡ ꯃꯌꯥꯝꯗꯨ ꯄꯨꯟꯁꯤꯜꯂꯒ ꯂꯩꯀꯣꯜ ꯐꯖꯕ ꯑꯃ ꯁꯦꯝꯃꯤ ꯑꯁꯨꯃꯥꯏꯅ ꯇꯧꯗꯅ ꯑꯈꯣꯏꯒꯤꯁꯨ ꯚꯥꯔꯠ ꯍꯥꯏꯕ ꯂꯝꯗꯝ ꯑꯁꯤ ꯁꯦꯝꯈꯤꯕꯅꯤ ꯑꯩꯈꯣꯏ ꯑꯩꯒꯤ ꯑꯣꯏꯅ ꯆꯥꯎꯊꯣꯛꯅꯤꯉꯥꯏ ꯑꯣꯏꯕ ꯄꯨꯋꯥꯔꯤꯒꯤ ꯊꯧꯗꯣꯛ ꯍꯥꯏꯔꯒꯗꯤ ꯑꯩꯈꯣꯏꯒꯤ ꯅꯨꯄꯤ ꯂꯥꯜ ꯑꯁꯤꯅꯤ ꯕ꯭ꯔꯤꯇꯤꯁ ꯁꯔꯀꯥꯔꯒꯤ ꯃꯥꯌꯣꯛꯇ ꯃꯅꯤꯄꯨꯔ ꯏꯃꯥꯁꯤꯅ ꯆꯠꯊꯈꯤꯕ ꯂꯥꯜ ꯑꯃꯅꯤ ꯃꯁꯤꯒꯤ ꯂꯥꯜ ꯑꯁꯤꯅ ꯑꯩꯈꯣꯏꯒꯤ ꯃꯅꯤꯄꯨꯔꯒꯤ ꯅꯨꯄꯤ ꯑꯣꯏꯕꯤꯁꯤꯡꯒꯤ ꯊꯧꯅꯥ ꯂꯤꯡꯖꯦꯜ ꯎꯠꯂꯤꯕꯅꯤ ꯅꯤꯡꯇꯝꯕꯒꯤ ꯈꯣꯡꯖꯪꯗ ꯑꯩꯍꯥꯛꯅ ꯄꯥꯝꯖꯕ ꯑꯈꯟꯅꯕ ꯂꯨꯆꯤꯡꯕ ꯈꯔꯒꯤ ꯃꯃꯤꯡ ꯍꯥꯏꯔꯒꯗꯤ ꯑꯍꯥꯟꯕꯗ ꯃꯍꯥꯇꯃꯥ ꯒꯥꯟꯙꯤ ꯑꯅꯤꯁꯨꯕꯗ ꯕꯒꯠ ꯁꯤꯡ ꯑꯍꯨꯝꯁꯨꯕꯗ ꯍꯤꯖꯝ ꯏꯔꯥꯕꯣꯠ ꯑꯁꯤꯅꯆꯤꯡꯕꯅꯤ